ꯃꯅꯤꯄꯨꯔ ꯃꯆꯥ ꯑꯩꯈꯣꯏꯅ ꯃꯅꯤꯄꯨꯔꯤ ꯂꯣꯟ ꯐꯥꯎꯅꯗꯕꯁꯤꯡꯗ ꯐꯥꯎꯅꯕ ꯑꯍꯥꯟꯕꯗ ꯑꯩꯈꯣꯏꯒꯤ ꯂꯣꯟ ꯇꯥꯛꯄꯤ ꯇꯝꯕꯤ ꯃꯗꯨꯗ ꯐꯥꯎꯅꯕ ꯉꯝꯗ ꯇꯥꯔꯕꯗꯤ ꯍꯤꯟꯗꯤ ꯅꯠꯇ꯭ꯔꯒ ꯏꯪꯂꯤꯁꯇ ꯑꯩꯈꯣꯏꯅ ꯂꯣꯟ ꯐꯥꯎꯅꯅꯕ ꯍꯣꯠꯅꯖꯩ